ꯁꯤꯕꯨ ꯍꯣꯇꯦꯜ ꯔꯦꯁꯇꯣꯔꯦꯟ ꯑꯣꯏꯕ꯭ꯔꯣ ꯃꯅꯤꯄꯨꯔꯒꯤ ꯑꯩꯁꯦ ꯅꯣꯏꯒꯤ ꯂꯝ ꯀꯣꯏꯕ ꯂꯥꯛꯄꯅꯤ ꯑꯗꯣ ꯅꯣꯏꯒꯤ ꯃꯅꯤꯄꯨꯔꯒꯤ ꯆꯥꯛ ꯌꯦꯟꯖꯥꯡ ꯌꯥꯝ ꯆꯥꯅꯤꯡꯉꯦ ꯑꯗꯨꯗ ꯏꯔꯣꯝꯕꯒꯨꯝꯕ ꯂꯩꯒꯗ꯭ꯔꯣ ꯌꯣꯟꯕ

ꯑꯣ ꯑꯣ ꯁꯤꯡꯖꯨꯁꯨ ꯐꯪꯉꯦ ꯅꯈꯣꯏꯒꯤ ꯎꯇꯤ ꯑꯁꯪꯕꯗꯨꯗꯤ ꯌꯥꯎꯔꯤꯕꯣ ꯑꯩ ꯑꯗꯨꯗꯤ ꯂꯥꯛꯑꯒꯦ ꯆꯥꯕ ꯎꯠꯇꯤ ꯑꯁꯪꯕ ꯅꯈꯣꯏ ꯃꯅꯤꯄꯨꯔꯒꯤ ꯎꯠꯇꯤ ꯑꯁꯪꯕꯗꯣ ꯀꯛꯆꯤꯡ ꯌꯧꯔꯛꯑꯦ ꯑꯣ ꯊꯝꯃꯣ ꯊꯝꯃꯣ ꯑꯩ ꯂꯥꯛꯑꯒꯦ